ꯍꯧꯖꯤꯛꯇꯤ ꯇꯦꯜꯛꯅꯣꯂꯣꯖꯤ ꯈꯨꯃꯥꯡ ꯌꯥꯝꯅ ꯆꯥꯎꯈꯠꯂꯛꯑꯦ ꯄꯩꯁꯥ ꯂꯧꯊꯣꯛꯄ ꯈꯣꯠꯇꯣꯛꯄ ꯑꯦꯅꯤ ꯄꯣꯠꯃꯛꯇ ꯂꯩꯔꯁꯨ ꯁꯣꯄꯤꯡꯃꯛꯇ ꯆꯠꯂꯁꯨ ꯀꯥꯔꯠꯇꯒꯤ ꯑꯦ ꯇꯤ ꯑꯦꯝ ꯀꯥꯔꯠ ꯁꯤꯝ ꯀꯥꯔꯠ ꯑꯦꯅꯤ ꯇꯤꯀꯦꯠꯃꯛꯇ ꯀꯛꯑꯁꯨ ꯇꯦꯛꯅꯣꯂꯣꯖꯤ ꯆꯥꯎꯈꯠꯂꯛꯑꯕꯅꯤꯅ ꯑꯗꯨꯗꯩ ꯕꯦꯡꯀꯤꯡ ꯇꯧꯕ ꯈꯣꯠꯄ ꯄꯦꯃꯦꯟ ꯇꯧꯕ ꯁꯣꯄꯤꯡ ꯇꯧꯕ ꯇꯤꯀꯦꯠ ꯕꯨꯛ ꯇꯧꯕ ꯈꯣꯠꯄ ꯑꯔꯥꯞꯄꯗ ꯆꯠꯂꯁꯨ ꯐꯣꯟꯗꯒꯤ ꯑꯗꯨꯝ ꯇꯤꯀꯦꯠ ꯕꯨꯛ ꯇꯧꯕ ꯌꯥꯔꯦ ꯍꯣꯇꯦꯜꯒꯤ ꯑꯗꯨꯗꯩ ꯕꯨꯀꯤꯡ ꯇꯧꯕ ꯈꯣꯠꯄ ꯂꯣꯏꯅ ꯌꯥꯔꯦ ꯍꯧꯖꯤꯛꯇꯤ ꯇꯦꯛꯅꯣꯂꯣꯖꯤ ꯆꯥꯎꯈꯠꯂꯛꯑꯕꯅꯤꯅ ꯑꯩꯒꯤ ꯄꯨꯟꯁꯤꯗ ꯃꯤꯑꯣꯏꯕꯒꯤ ꯍꯤꯡꯕꯒꯤ ꯄꯨꯟꯁꯤꯗ ꯌꯥꯝ ꯆꯥꯎꯈꯠꯂꯦ ꯌꯥꯝꯅ ꯅꯨꯡꯉꯥꯏꯔꯦ ꯍꯧꯖꯤꯛꯇꯤ ꯑꯗꯨꯅ ꯁꯃꯥꯔꯠ ꯐꯣꯟ ꯑꯗꯨꯗꯒꯤ ꯏꯟꯇꯔꯅꯦꯠꯇꯒꯤ ꯀꯔꯤꯗꯒꯤ ꯂꯣꯏꯅ ꯌꯥꯝ ꯅꯨꯡꯉꯥꯏꯔꯦ ꯍꯧꯖꯤꯛꯇꯤ ꯆꯥꯎꯈꯠꯂꯛꯑꯕꯅꯤꯅ ꯄꯨꯅꯃꯛꯁꯦ ꯇꯦꯛꯅꯣꯂꯣꯖꯤ ꯌꯥꯝꯅ ꯈꯨꯃꯥꯡ ꯆꯥꯎꯁꯜꯂꯛꯑꯦ